ꯑꯩꯈꯣꯏꯒꯤ ꯆꯥꯛ ꯊꯣꯡꯕꯗ ꯀꯔꯤ ꯀꯔꯤ ꯀꯣꯜ ꯂꯤꯛ ꯆꯪꯕꯒꯦ ꯍꯥꯏ ꯇꯥꯔꯒꯗꯤ ꯆꯞꯐꯨ ꯀꯨꯛꯀꯔ ꯆꯦꯒꯞ ꯈꯩꯔꯣꯏ ꯎꯌꯥꯟ ꯈꯥꯕꯩ ꯄꯨꯛꯈꯝ ꯁꯤ ꯆꯪꯉꯦ ꯑꯗꯨ ꯀꯔꯤꯒꯤꯗꯃꯛꯇ ꯆꯪꯉꯤꯕꯅꯣ ꯍꯥꯏꯇꯥꯔꯒꯗꯤ ꯆꯐꯨꯗꯣ ꯑꯩꯈꯣꯏꯅ ꯈꯨꯠꯅ ꯄꯥꯏꯇꯥꯔꯒꯗꯤ ꯈꯨꯠꯇ ꯄꯣꯛꯀꯅꯤ ꯁꯥꯒꯅꯤ ꯑꯗꯨꯅ ꯆꯦꯒꯞꯇꯨ ꯁꯤꯖꯤꯟꯅꯔꯤꯅꯦ ꯑꯗꯨꯅ ꯉꯥ ꯉꯧꯕꯒꯨꯝꯕꯗ ꯃꯩꯆꯞꯇꯨꯅ ꯈꯨꯠꯅ ꯄꯥꯏꯇꯥꯔꯗꯤ ꯁꯥꯅꯤꯅ ꯃꯩꯆꯞꯇꯨ ꯁꯤꯖꯤꯟꯅꯕꯅꯦ